ꯍꯜꯂꯣ ꯁꯤꯁꯦ ꯇꯨꯔꯤꯁ ꯑꯣꯏꯕꯤꯔꯕꯣ ꯇꯨꯔꯤꯁ ꯒꯥꯏꯠ ꯑꯣꯏꯕꯤꯔꯕ꯭ꯔꯣ ꯑꯣ ꯑꯗꯨ ꯅꯣꯏꯒꯤꯁꯦ ꯇꯤꯛꯀꯦꯠ ꯀꯌꯥ ꯂꯩꯒꯦ ꯅꯣꯏ ꯑꯗꯨ ꯆꯪꯕꯒꯤꯁꯦ

ꯑꯪ ꯑꯩꯈꯣꯏꯁꯦ ꯄꯨꯟꯅ ꯃꯤꯁꯦ ꯐꯤꯞꯇꯤꯟꯃꯨꯛ ꯁꯨꯏꯌꯦꯕꯀꯣ ꯑꯗꯨ ꯄꯥꯔꯀꯤꯡꯒꯨꯝꯕ ꯇꯧꯐꯝꯗꯤ ꯐꯖꯅ ꯂꯩꯕ꯭ꯔꯥ ꯈꯣꯠꯄ꯭ꯔꯥ ꯅꯠꯇ꯭ꯔꯒꯅ ꯑꯣ ꯄꯥꯔꯀꯤꯡꯒꯤꯁꯦ ꯀꯌꯥ ꯀꯌꯥ ꯂꯧꯒꯦ ꯎꯝ ꯑꯩꯁꯦ ꯄꯨꯡꯁꯦ ꯑꯩꯈꯣꯏꯁꯦ ꯌꯥꯔꯒꯗꯤ ꯄꯨꯡ ꯅꯥꯏꯟ ꯑꯗꯨꯋꯥꯏꯗꯒꯨꯝꯕ ꯂꯥꯛꯀꯦꯅ ꯈꯜꯂꯤꯕ

ꯑꯪ ꯑꯗꯨ ꯅꯝꯕꯔꯗꯣ ꯍꯥꯏꯕꯤꯔꯛꯄ ꯌꯥꯒꯗ꯭ꯔꯣ

ꯎꯝ

ꯑꯣ ꯑꯗꯨ ꯅꯣꯏꯁꯦ ꯃꯐꯝꯁꯦ ꯀꯃꯥꯏꯅ ꯇꯧꯒꯦ ꯍꯥꯏꯕꯗꯤ ꯂꯝꯕꯤ ꯊꯣꯡꯒꯨꯝꯕꯁꯦ ꯑꯗꯨꯝ ꯐꯖꯅ ꯂꯩꯕ꯭ꯔꯥ ꯈꯣꯠꯄ꯭ꯔꯥ ꯎꯝ

ꯎꯝ ꯑꯣ ꯑꯗꯨ ꯌꯥꯝ ꯐꯔꯦ ꯑꯗꯨꯗꯤ ꯍꯌꯦꯡ ꯑꯩ ꯂꯥꯛꯄ ꯃꯇꯝꯗ ꯑꯗꯨ ꯑꯗꯨꯝ ꯀꯣꯜ ꯇꯧꯔꯛꯑꯒꯦꯀꯣ ꯎꯝ ꯑꯧ ꯍꯣꯏ ꯑꯧ ꯍꯣꯏ ꯍꯣꯏ